ꯍꯣꯏ ꯑꯩꯒꯤ ꯏꯃꯨꯡꯗꯁꯨ ꯋꯥꯔꯤ ꯁꯥꯡꯂꯕ ꯃꯌꯥꯝ ꯑꯃ ꯂꯩ ꯑꯩꯒꯤ ꯏꯄꯥ ꯏꯄꯨ ꯍꯥꯛꯇꯛꯇ ꯑꯩ ꯄꯣꯛꯂꯝꯕꯒꯤ ꯑꯩꯁꯨ ꯉꯁꯤ ꯄꯣꯛꯂꯛꯏꯕꯅꯤ ꯑꯗꯨꯒ ꯍꯣꯏ ꯇꯉꯥꯏꯐꯗꯕ ꯇꯧꯗꯕ ꯌꯥꯗꯕ ꯆꯠꯅꯕꯤ ꯑꯉꯥꯡ ꯑꯣꯏꯔꯤꯉꯩꯗꯒꯤ ꯆꯠꯅꯔꯤ ꯈꯔ ꯑꯗꯨ ꯍꯥꯏꯌꯨ ꯍꯥꯏꯔꯒꯗꯤ ꯑꯉꯥꯡ ꯑꯃ ꯄꯣꯛꯄ ꯃꯇꯝꯗ ꯁꯣꯁꯇꯤ ꯍꯥꯏꯕ ꯑꯃ ꯂꯩꯈꯔꯦ ꯃꯊꯪꯗ ꯑꯉꯥꯡꯗꯨꯒꯤ ꯆꯥꯛꯎꯝꯕ ꯆꯥꯛ ꯄꯤꯖꯕ ꯍꯥꯏꯕ ꯑꯃ ꯂꯩꯔꯦ ꯃꯊꯪꯗꯅ ꯑꯉꯥꯡꯗꯨꯒꯤ ꯆꯨꯔꯥꯀꯣꯔꯣꯟ ꯍꯥꯏꯅ ꯃꯔꯨ ꯀꯣꯑꯒ ꯇꯧꯕ ꯀꯔꯃ ꯍꯥꯏꯕ ꯑꯃꯁꯨ ꯂꯩꯔꯦ ꯑꯗꯨꯒ ꯆꯥꯎꯔꯛꯄ ꯃꯇꯝꯗꯅ ꯑꯉꯥꯡ ꯅꯨꯄꯥ ꯑꯣꯏꯒꯦꯔꯥ ꯅꯨꯄꯤ ꯑꯣꯏꯒꯦꯔꯥ ꯆꯠꯅꯕꯤ ꯍꯥꯏꯔꯒꯅ ꯃꯥꯒꯤ ꯍꯩꯖꯤꯡꯄꯣꯠ ꯑꯗꯨꯗꯩꯗꯤ ꯂꯨꯍꯣꯡꯕ ꯁꯤ ꯆꯠꯅꯕꯤ ꯑꯃ ꯂꯩꯔꯦ ꯑꯗꯨꯒ ꯑꯍꯜ ꯑꯣꯏꯔꯛꯄ ꯃꯇꯝꯗꯅ ꯃꯥꯒꯤ ꯂꯩꯒꯤꯗ꯭ꯔꯕ ꯃꯇꯨꯡꯗ ꯑꯁꯇꯤ ꯑꯁꯇꯤ ꯍꯥꯏꯕ ꯑꯃ ꯄꯥꯡꯊꯣꯛꯏ ꯑꯗꯨꯒ ꯁꯣꯔꯥꯠ ꯍꯥꯏꯕ ꯑꯃ ꯄꯥꯡꯊꯣꯛꯏ ꯑꯗꯨꯒ ꯃꯥꯒꯤ ꯆꯍꯤ ꯀꯨꯝ ꯐꯥꯔꯛꯄ ꯃꯇꯝꯁꯤꯗꯅ ꯐꯤꯔꯣꯏ ꯑꯗꯨꯃꯥꯏꯅ ꯇꯧꯏ ꯑꯩꯈꯣꯏ ꯁꯤ ꯁꯤꯒꯤ ꯀꯩꯅꯣꯁꯤ ꯈꯔꯅꯤ ꯑꯩꯈꯣꯏꯅ ꯀꯩꯅꯣ ꯃꯤꯑꯣꯏꯕ ꯑꯃ ꯑꯣꯏꯅ ꯆꯠꯅꯕ ꯆꯠꯅꯕ ꯍꯥꯏꯕꯗꯣ